ꯏꯟꯗꯤꯌꯥꯒꯤ ꯁ꯭ꯇꯦꯠꯇ ꯍꯥꯏꯔꯒꯗꯤ ꯑꯩꯅ ꯆꯠꯄꯁꯤ ꯅꯣꯔꯠ ꯏꯁꯁꯤꯃ ꯑꯗꯨꯝ ꯑꯃ ꯑꯅꯤ ꯆꯠꯂꯦ ꯅꯣꯔꯠ ꯏꯁꯇ ꯑꯩꯅ ꯃꯃꯤꯡ ꯑꯣꯏꯅ ꯄꯜꯂꯕꯗ ꯁꯤꯂꯣꯡꯁꯦ ꯁꯤꯂꯣꯡꯁꯦ ꯆꯠꯈꯤꯕꯁꯦ ꯌꯥꯝꯅ ꯃꯥꯅ ꯆꯠꯈꯤꯕꯁꯦ ꯑꯩꯈꯣꯏꯅ ꯂꯝꯕꯤꯁꯨ ꯊꯣꯛꯄ ꯑꯗꯨꯒ ꯋꯦꯗꯔꯁꯨ ꯃꯥ ꯐꯕ ꯃꯌꯥꯝꯅꯁꯨ ꯌꯥꯝꯅ ꯆꯠꯅꯕꯒꯤ ꯃꯥꯁꯦ ꯂꯝꯕꯤꯁꯨ ꯐꯕꯒꯤ ꯃꯥꯁꯦ ꯆꯠꯅꯤꯡꯕꯒꯤ ꯆꯠꯈꯤꯕꯅꯤ ꯂꯝꯕꯤꯁꯦ ꯃꯥꯁꯦ ꯃꯅꯤꯄꯨꯔꯒ ꯌꯦꯡꯅꯕꯗ ꯃꯥꯁꯤ ꯂꯝꯕꯤ ꯌꯥꯝꯅ ꯐꯩ ꯑꯃꯁꯨꯡ ꯃꯥꯁꯦ ꯑꯗꯨꯝ ꯈꯪꯗꯦ ꯁꯤꯅꯔꯤꯁꯨ ꯌꯥꯝꯅ ꯐꯖꯕ ꯌꯥꯝꯅ ꯅꯥꯟꯕ ꯏꯁꯀꯣꯠꯂꯦꯟ ꯑꯣꯞ ꯗ ꯏꯁꯁꯨ ꯍꯥꯏꯅꯩ ꯃꯥꯁꯦ ꯁꯤꯂꯣꯡꯁꯦ ꯑꯩꯈꯣꯏ ꯂꯝꯕꯤꯁꯨ ꯅꯥꯜꯂꯤ ꯑꯟ ꯐꯖꯁꯨ ꯐꯖꯔꯦ ꯑꯗꯨꯒ ꯃꯥꯁꯦ ꯑꯩꯈꯣꯏꯅ ꯁꯤꯂꯣꯡ ꯆꯠꯄꯁꯤ ꯑꯩꯈꯣꯏ ꯂꯝꯕꯤ ꯃꯈꯥꯗ ꯆꯠꯈꯤ ꯃꯈꯥꯗ ꯆꯠꯄꯁꯤꯗ ꯀꯃꯥꯏꯅ ꯇꯧꯒꯦꯗ ꯖꯤꯔꯤ ꯂꯝꯕꯤ ꯐꯥꯎꯔ ꯖ ꯖꯤꯔꯤ ꯂꯝꯕꯤ ꯐꯥꯎꯔ ꯖꯤꯔꯤ ꯂꯝꯕꯤꯒꯤ ꯅꯨꯡꯉꯥꯏꯇꯕ ꯅꯨꯡꯉꯥꯏꯕ ꯅꯨꯡꯉꯥꯏꯕ ꯅꯨꯡꯉꯥꯏꯇꯕ ꯃꯌꯥꯝ ꯊꯦꯡꯅꯔꯦ ꯔꯣꯠ ꯇ꯭ꯔꯤꯞ ꯆꯠꯄꯁꯤꯗ ꯀꯔꯤ ꯀꯔꯤꯅꯣ ꯂꯣꯏꯅ ꯊꯦꯡꯅꯔꯦ ꯑꯗꯣ ꯊꯦꯡꯅꯕꯁꯤꯗ ꯑꯋꯥ ꯅꯨꯡꯉꯥꯏ ꯃꯌꯥꯝ ꯊꯦꯡꯅꯔꯦ ꯁꯤꯂꯣꯡ ꯆꯠꯄꯒꯤ ꯂꯝꯕꯤꯁꯤꯗ ꯀꯦꯅꯣ ꯑꯁꯥꯝ ꯐꯥꯎꯔꯒ ꯆꯠꯂꯤ ꯑꯁꯥꯝꯒꯤꯗ ꯇ꯭ꯔꯤꯄꯨꯔꯥꯗ ꯃꯇꯝ ꯈꯔ ꯂꯩꯔꯝꯃꯤ ꯇ꯭ꯔꯤꯄꯨꯔꯥꯒꯤ ꯑꯩꯈꯣꯏ ꯏꯃꯥꯟꯅꯕ ꯑꯃꯒꯤ ꯀꯦꯅꯣꯗ ꯃꯥꯒꯤ ꯐꯦꯝꯂꯤ ꯑꯃꯗ ꯑꯩꯈꯣꯏ ꯃꯇꯝ ꯈꯔ ꯂꯩꯈꯤ ꯒꯥꯔꯤꯁꯨ ꯌꯥꯔꯛꯈꯤꯗꯦ ꯃꯇꯝꯗꯨꯗ ꯆꯤꯡ ꯃꯔꯛꯇꯨꯗ ꯒꯥꯔꯤ ꯇꯌꯥꯔ ꯑꯅꯤꯔꯛ ꯐꯣꯠꯂꯤ ꯃꯇꯝꯗꯨ ꯐꯣꯠꯄꯗꯨ ꯌꯥꯝꯅ ꯑꯩꯈꯣꯏꯅ ꯅꯨꯡꯉꯥꯏꯇꯕ ꯑꯃ ꯄꯣꯛꯈꯤ ꯑꯗꯨꯒ ꯑꯗꯨꯝ ꯀꯣꯟꯅꯗꯤ ꯃꯦꯃꯣꯔꯤ ꯑꯣꯏꯔꯛꯏ ꯁꯤꯂꯣꯡ ꯆꯠꯄꯁꯤ ꯁꯤꯂꯣꯡ ꯆꯠꯄ ꯍꯧꯔꯛꯄꯁꯤ ꯀꯦꯅꯣꯗꯒꯤ ꯁꯤꯜꯆꯔꯗꯒꯤ ꯆꯠꯂꯦ ꯁꯤꯜꯆꯔꯗꯨꯗ ꯆꯥ ꯆꯥ ꯕꯒꯥꯟ ꯍꯥꯏꯇꯥꯔꯦ ꯆꯥ ꯄꯅꯥ ꯄꯥꯝꯕꯤ ꯍꯧꯕ ꯆꯥ ꯃꯅꯥ ꯄꯥꯝꯕꯤ ꯍꯧꯕꯗꯣ ꯃꯐꯝꯗꯣ ꯌꯥꯝꯅ ꯐꯖꯩ ꯐꯣꯇꯣ ꯀꯥꯞꯄꯗ ꯌꯥꯝꯅ ꯃꯐꯃꯗꯣ ꯁꯤꯅꯔꯤ ꯐꯖꯕ ꯁꯤꯅꯤꯛ ꯑꯣꯏꯕ ꯃꯐꯝ ꯑꯃ ꯑꯣꯏꯈꯤ ꯑꯗꯨꯝ ꯑꯁꯥꯝꯗꯒꯤꯗꯤ ꯑꯗꯨꯝ ꯂꯝꯕꯤꯁꯦ ꯑꯗꯨꯝ ꯄ꯭ꯂꯦꯟ ꯑꯣꯏꯅ ꯆꯤꯡ ꯃꯥꯟ ꯀꯌꯥ ꯐꯥꯎꯗꯕꯤꯗ ꯑꯗꯨꯝ ꯊꯧꯔꯒ ꯆꯠꯂꯦ ꯑꯁꯥꯝꯗꯒꯤ ꯑꯗꯒꯤ ꯑꯁꯥꯝꯒ ꯁꯤꯂꯣꯡꯒ ꯂꯣꯟꯅꯕꯗ ꯆꯤꯡ ꯑꯆꯧꯕ ꯑꯃ ꯆꯤꯡ ꯈꯔ ꯂꯥꯜꯂꯤ ꯅꯦꯁ ꯅꯦꯁꯅꯦꯜ ꯅꯦꯁꯅꯦꯜ ꯄꯥꯛ ꯋꯥꯏꯜ ꯂꯥꯏꯞ ꯁꯦꯡꯆꯨꯔꯤ ꯈꯔ ꯂꯥꯜꯂꯤ ꯑꯗꯨꯗ ꯑꯩꯈꯣꯏ ꯃꯌꯥꯝ ꯁꯤꯅꯔꯤꯗꯣ ꯌꯥꯝꯅ ꯐꯖꯈꯤ ꯑꯗꯣ ꯁꯤꯂꯣꯡ ꯆꯠꯄꯁꯤ ꯀꯃꯥꯏꯅ ꯇꯧꯒꯦꯗ ꯑꯩꯈꯣꯏ ꯃꯤ ꯃꯔꯤ ꯆꯠꯄꯅꯤ ꯃꯔꯤꯗꯨꯗ ꯑꯃꯗꯤ ꯑꯗꯨꯝ ꯇꯨꯝꯃꯒ ꯆꯠꯈꯤ ꯃꯥꯗꯤ ꯒꯥ ꯁꯤꯅꯔꯤꯗ ꯑꯗꯨꯝ ꯇꯨꯝꯒꯟꯕ ꯃꯤ ꯑꯣꯏꯅ ꯇꯧꯗꯅ ꯑꯗꯨꯒ ꯑꯩꯈꯣꯏ ꯁꯤꯂꯣꯡ ꯆꯠꯄꯁꯤꯗ ꯒꯧꯍꯥꯇꯤ ꯒꯧꯍꯥꯇꯤꯔꯣꯝ ꯑꯃꯨꯛ ꯌꯧꯔꯝꯃꯦ ꯑꯗꯒꯤ ꯒꯧꯍꯥꯇꯤꯗꯒꯤ ꯑꯃꯨꯛ ꯁꯤꯂꯣꯡ ꯑꯃꯨꯛ ꯂꯥꯛꯑꯦ ꯑꯗꯨꯒ ꯁꯤꯂꯣꯡꯁꯤ ꯁꯤꯂꯣꯡ ꯆꯠꯄꯒꯤ ꯂꯝꯕꯤꯁꯤ ꯃꯐꯝ ꯁꯤꯂꯣꯡꯗ ꯑꯃꯨꯛ ꯁꯤꯂꯣꯡꯗ ꯑꯩꯈꯣꯏ ꯅꯦꯍꯨꯗ ꯏꯝꯃꯥꯟꯅꯕꯒꯤ ꯃꯣꯏꯒꯤ ꯃꯗꯣꯝꯆꯥ ꯂꯩꯌꯦꯅ ꯅꯦꯍꯨꯗ ꯑꯃꯨꯛ ꯂꯩ ꯅꯦꯍꯨꯗꯒꯤ ꯅꯦꯍꯨꯗꯒꯤ ꯑꯗꯨꯝ ꯃꯐꯝꯁꯦ ꯀꯩ ꯀꯥ ꯐꯣꯜꯁꯅ ꯐꯣꯜꯁ ꯃꯥꯒꯤ ꯋꯥꯇꯔꯐꯣꯜꯁ ꯈꯔ ꯆꯠꯈꯤ ꯑꯗꯒꯤ ꯏꯂꯤꯐꯦꯟ ꯐꯣꯜ ꯑꯗꯨꯗꯒꯤ ꯑꯗꯨ ꯃꯌꯥꯝꯗꯣ ꯃꯥꯒꯤ ꯁꯤꯂꯣꯡꯒꯤ ꯑꯣꯏꯕ ꯆꯤꯟꯖꯥꯛ ꯌꯥꯝꯅ ꯐꯖꯕ ꯑꯗꯨꯒ ꯃꯥꯒꯤ ꯅꯥꯏꯠ ꯂꯥꯏꯐ ꯑꯗꯨ ꯍꯥꯏꯐꯦꯠ ꯌꯦꯡꯂꯛꯏ ꯑꯗꯣ ꯁꯤꯂꯣꯡꯁꯤ ꯌꯥꯝꯅ ꯐꯖꯕ ꯃꯐꯝ ꯑꯃꯅꯤ ꯑꯗꯨꯗ ꯃꯐꯝꯗꯨꯗ ꯃꯌꯥꯝꯁꯨ ꯑꯩꯁꯨ ꯆꯠꯍꯟꯅꯤꯡꯏ ꯃꯌꯥꯝꯒꯤ ꯏꯁꯤꯡ ꯃꯣꯏꯒꯤ ꯀ꯭ꯂꯤꯅꯤꯌꯦꯁ ꯁꯤꯇꯤ ꯒꯥꯏꯅ ꯑꯩꯈꯣꯏꯒꯤ ꯏꯟꯗꯤꯌꯥꯒꯤ ꯑꯣꯏꯅ ꯀ꯭ꯂꯤꯅꯦꯁ ꯁꯤꯇꯤ ꯀꯥꯏꯅ ꯃꯣꯏꯁꯨ ꯂꯩꯔꯝꯃꯤ ꯀ꯭ꯂꯤꯅꯦꯁ ꯄ꯭ꯂꯦꯁ ꯀꯥꯏꯅ ꯑꯗꯨꯗ ꯑꯗꯨꯁꯨ ꯌꯦꯡꯂꯛꯏ ꯑꯗꯨꯒ ꯃꯣꯏꯒꯤ ꯂꯤꯕꯤꯡ ꯔꯨꯠꯁ ꯃꯣꯏꯒꯤ ꯔꯨꯠꯅ ꯁꯦꯝꯕ ꯀ ꯕ꯭ꯔꯤꯖꯇꯣ ꯂꯤꯕꯤꯡ ꯔꯨꯠ ꯕ꯭ꯔꯤꯖꯇꯣ ꯑꯗꯨꯁꯨ ꯆꯠꯂꯛꯏ ꯑꯗꯨꯁꯨ ꯃꯌꯥꯝꯁꯨ ꯌꯥꯝꯅ ꯐꯣꯇꯣ ꯀꯥꯞꯅꯩ ꯑꯗꯨꯒ ꯁꯤꯂꯣꯡꯒꯤ ꯐꯖꯕꯁꯤ ꯌꯥꯝꯅ ꯐꯖꯈ꯭ꯔꯦ ꯍꯥꯏꯅꯤꯡꯉꯥꯏ ꯂꯩꯇꯦ ꯑꯗꯨꯒ ꯃꯥꯒꯤ ꯂꯝꯕꯤꯁꯤꯗꯤ ꯑꯗꯨꯛꯀꯤ ꯃꯇꯤꯛ ꯄꯤꯛꯈ꯭ꯔꯦ ꯃꯥꯒꯤ ꯂꯝꯕꯤ ꯄꯤꯛꯄꯒꯤ ꯆꯥꯡꯁꯤꯗꯤ ꯀꯔꯤ ꯍꯥꯏꯔꯨꯅꯤ ꯑꯩꯈꯣꯏꯒꯤ ꯒꯥꯔꯤ ꯑꯃ ꯊꯧꯕꯗ ꯑꯃ ꯒꯥꯔꯤ ꯃꯆꯥ ꯑꯃꯐꯥꯎ ꯂꯤꯠꯄ ꯌꯥꯗꯕ ꯑꯗꯨꯗꯒꯤ ꯆꯤꯡ ꯃꯔꯛꯀ ꯑꯣꯏꯕꯅꯤꯅ ꯌꯥꯝꯅ ꯀꯤꯖꯨ ꯀꯤꯕ ꯑꯗꯨꯒ ꯃꯣꯏꯒꯤ ꯇ꯭ꯔꯥꯐꯤꯛꯀꯤ ꯅꯤꯌꯣꯝꯁꯤ ꯃꯣꯏ ꯇ꯭ꯔꯥꯐꯤꯛ ꯅꯤꯌꯣꯝ ꯌꯥꯝꯅ ꯐꯖꯅ ꯆꯠꯍꯧꯏ ꯑꯩꯈꯣꯏꯐꯥꯎꯗ ꯁꯤꯠ ꯕꯦꯜ ꯐꯥꯗꯕꯒꯤꯐꯥꯎꯗ ꯂꯨꯄꯥ ꯆꯥꯝꯉꯥ ꯂꯧꯍꯧꯏ ꯑꯗꯨꯒ ꯒꯥꯔꯤ ꯆꯦ ꯆꯥꯡ ꯏꯟꯁꯨꯔꯦꯟꯁ ꯐꯥꯎꯕ ꯆꯦꯛ ꯇꯧꯏ ꯃꯣꯏ ꯐꯖꯅ ꯑꯗꯨꯒ ꯁꯤꯂꯣꯡ ꯆꯠꯄꯁꯤꯗ ꯃꯥꯒꯤ ꯑꯩꯈꯣꯏꯅ ꯇꯝꯃꯛꯄ ꯌꯥꯕ ꯍꯥꯏꯔꯒꯗꯤ ꯃꯥꯁꯤ ꯈꯪꯗꯦ ꯑꯗꯣ ꯃꯥꯁꯦ ꯁꯤꯂꯣꯡ ꯖꯞ ꯃꯥꯒꯤ ꯃꯐꯝ ꯃꯐꯝꯗ ꯑꯩꯈꯣꯏꯅ ꯇꯝꯃꯛꯄ ꯌꯥꯕ ꯍꯥꯏꯔꯒꯗꯤ ꯃꯥꯒꯤ ꯀꯣꯏꯂꯥꯁ ꯊꯥꯕ ꯃꯇꯝꯗ ꯑꯩꯈꯣꯏꯒꯤꯗꯤ ꯀꯣꯏꯂꯥꯁꯇꯣ ꯐꯅ ꯀꯣꯛꯑꯁꯨ ꯀꯥꯏꯔꯁꯨ ꯃꯦꯟꯁꯤꯟꯕꯤꯅꯕꯁꯦ ꯁꯠ ꯁꯠ ꯃꯦꯟꯁꯤꯟꯕꯤꯅꯕꯁꯦ ꯃꯤ ꯂꯩꯇꯕꯒꯤ ꯇꯥꯏꯞꯇ ꯃꯣꯏ ꯑꯥꯗꯗꯤ ꯈꯤꯇꯪ ꯍꯣꯕ ꯃꯇꯝꯗ ꯃꯦꯟꯁꯤꯟꯗꯣꯏ ꯈꯣꯠꯆꯤꯟꯗꯣꯏꯒꯤ ꯔꯤꯄ꯭ꯌꯔ ꯇꯧꯗꯣꯏꯒꯤ ꯑꯗꯨ ꯃꯌꯥꯝꯗꯣ ꯂꯣꯏꯅ ꯂꯩꯔꯦ ꯑꯗꯨꯒꯤ ꯅꯣꯝ ꯐꯖꯕ ꯃꯣꯏꯒꯤ ꯁꯤꯁꯇꯦꯃꯦꯇꯤꯛ ꯑꯣꯏꯕ ꯑꯗꯨꯒꯤ ꯄꯣꯠꯇꯨꯃ ꯑꯩꯈꯣꯏ ꯎꯔꯛꯑꯦ ꯑꯗꯨꯒ ꯑꯩꯈꯣꯏ ꯀꯩꯗꯧꯒꯦ ꯍꯥꯏꯕꯗ ꯑꯩꯈꯣꯏ ꯃꯌꯥꯝ ꯃꯣꯏ ꯃꯐꯝꯗꯨꯗ ꯑꯗꯨꯝ ꯃꯤꯁꯨ ꯑꯗꯨꯝ ꯐꯩ ꯑꯗꯨꯝ ꯃꯣꯏꯒꯤ ꯆꯤꯟꯖꯥꯛꯇꯨꯁꯨ ꯑꯗꯨꯝ ꯍꯥꯎꯏ ꯑꯗꯨꯝ ꯁꯤꯂꯣ ꯆꯥꯔꯛꯑꯦ ꯑꯗꯨꯒ ꯃꯥꯒꯤ ꯂꯝꯕꯤꯗꯨꯗꯤ ꯒꯥꯔꯤ ꯑꯆꯧꯕꯗꯤ ꯄꯥꯛꯅ ꯊꯧꯅꯗ꯭ꯔꯦ ꯑꯜꯇꯣꯒꯨꯝꯕ ꯁꯤꯒꯨꯝꯕ ꯃꯆꯥ ꯃꯆꯥꯗꯤ ꯃꯌꯥꯝ ꯊꯧꯅꯍꯧꯋꯦ ꯑꯗꯨꯒ ꯑꯜꯇꯣꯗꯃꯛꯇꯁꯨ ꯃꯣꯏꯗꯤ ꯒꯥꯔꯤꯁꯤ ꯇꯌꯥꯔꯖꯤꯝꯗꯤ ꯔꯤꯝꯖꯤꯒ ꯃꯣꯗꯤꯐꯥꯏꯠ ꯇꯧꯕꯁꯤꯃꯗꯤ ꯑꯗꯨꯝ ꯑꯌꯥꯝꯕꯅ ꯃꯣꯗꯤꯐꯥꯏꯠ ꯇꯧꯗꯕꯕꯨ ꯏꯌꯥꯎ ꯌꯥꯎꯗ꯭ꯔꯦ ꯁꯤꯂꯣꯡꯗꯗꯤ ꯒꯥꯔꯤ ꯑꯆꯧꯕꯁꯤꯃꯗꯤ ꯊꯧꯗ꯭ꯔꯦ ꯒꯥꯔꯤ ꯑꯆꯧꯕ ꯊꯧꯗ꯭ꯔꯤꯁꯤ ꯀꯔꯤꯒꯤꯅꯣ ꯄꯩꯁꯥ ꯄꯥꯏꯕ ꯄꯥꯏꯗꯕꯒꯤꯔꯥꯅ ꯈꯟꯕ ꯅꯠꯇꯕꯤꯗ ꯃꯥꯁꯦ ꯀꯩꯅꯣꯒꯤ ꯑꯣꯏꯅ ꯑꯩꯅ ꯈꯟꯕꯗ ꯂꯝꯕꯤꯒꯤ ꯑꯣꯏꯅ ꯃꯥꯜꯂꯦ ꯃꯥꯒꯤ ꯂꯝꯕꯤꯁꯦ ꯃꯥꯒꯤ ꯂꯝꯕꯤꯁꯦ ꯌꯥꯝꯅ ꯈꯨꯕꯅꯦ ꯒꯥꯔꯤ ꯑꯧꯆꯕ ꯊꯧꯕ ꯌꯥꯗꯕ ꯁꯝꯅ ꯍꯥꯏꯔꯕꯗ ꯑꯜꯇꯣꯒꯨꯝꯕ ꯑꯩꯠ ꯍꯟꯗ꯭ꯔꯦꯠꯀꯨꯝꯕ ꯁꯤꯒꯨꯝꯕꯅ ꯍꯦꯟꯅ ꯂꯥꯛꯆꯔꯛꯄꯒꯤ ꯐꯤꯕꯝꯗ ꯂꯩꯕꯒꯤ ꯑꯗꯨꯒꯨꯝꯕ ꯃꯥꯜꯂꯤ ꯑꯗꯨꯒꯤꯗꯃꯛꯇ ꯃꯣꯏꯁꯦ ꯒꯥꯔꯤ ꯃꯆꯥ ꯊꯧꯕ ꯃꯥꯜꯂꯤ ꯑꯗ ꯁꯤꯂꯣꯡꯁꯦ ꯌꯥꯝꯅ ꯐꯖꯕ ꯃꯐꯝ ꯌꯥꯝꯅ ꯏꯪꯅ ꯆꯤꯛꯄ ꯑꯗꯒꯤ ꯂꯩꯆꯤꯟ ꯃꯛꯇ ꯊꯥꯔꯁꯨ ꯆꯤꯡꯗꯨꯗ ꯂꯩꯆꯤꯟꯗꯣ ꯐꯖꯅ ꯊꯥꯕꯅꯤꯅ ꯑꯩꯈꯣꯏꯅ ꯒꯥꯔꯤꯐꯥꯎꯗ ꯎꯗꯦ ꯃꯃꯥꯡꯗ ꯊꯧꯔꯤꯕ ꯒꯥꯔꯤꯗꯨꯐꯥꯎ ꯎꯗꯦ ꯂꯩꯆꯤꯟꯁꯦ ꯑꯗꯨꯛꯀꯤ ꯃꯇꯤꯀ ꯊꯥꯏ ꯅꯣꯡꯁꯨ ꯌꯥꯝꯅ ꯀꯟꯅ ꯆꯨꯒꯜꯂꯤ ꯑꯗꯨꯅ ꯃꯣꯏꯁꯦ ꯌꯥꯝꯅ ꯀꯦꯅꯣ ꯇꯧꯋꯦ